ꯑꯩꯈꯣꯏꯅ ꯁꯦꯜ ꯂꯧꯊꯣꯛꯄꯗ ꯕꯦꯡꯛꯇꯒꯤ ꯂꯧꯊꯣꯛꯀꯦ ꯍꯥꯏꯔꯒꯗꯤ ꯑꯍꯥꯟꯕꯗ ꯋꯤꯠꯗ꯭ꯔꯣꯋꯦꯜ ꯐꯣꯝ ꯑꯃ ꯂꯧꯔꯒ ꯃꯗꯨꯗ ꯃꯦꯟꯁꯜꯂꯒ ꯑꯦꯀꯥꯎꯟ ꯑꯗꯨꯗ ꯌꯥꯎꯔꯤꯕ ꯄꯩꯁꯥ ꯑꯗꯨꯒ ꯆꯥꯟꯅꯅ ꯑꯩꯅ ꯂꯧꯊꯣꯛꯀꯦ ꯈꯜꯂꯤꯕ ꯑꯦꯃꯥꯎꯟ ꯑꯗꯨ ꯏꯔꯒ ꯕꯦꯡꯛꯀꯤ ꯃꯤ ꯏꯁꯇꯥꯞ ꯑꯃꯗ ꯄꯤꯁꯜꯂꯒ ꯄꯩꯁꯥ ꯑꯗꯨ ꯂꯧꯊꯣꯛꯀꯅꯤ ꯑꯗꯨꯒ ꯑꯦ ꯇꯤ ꯑꯦꯝꯗꯒꯤ ꯂꯧꯊꯣꯛꯀꯗꯕ ꯑꯣꯏꯔꯒꯗꯤ ꯑꯦ ꯇꯤ ꯑꯦꯝ ꯀꯥꯔꯠ ꯑꯗꯨ ꯄꯥꯏꯔꯒ ꯑꯦ ꯇꯤ ꯑꯦꯝ ꯕꯨꯠꯇ ꯆꯪꯁꯜꯂꯒ ꯃꯦꯆꯤꯟꯗ ꯊꯤꯡꯖꯟꯒꯅꯤ ꯑꯗꯨꯒ ꯄꯤꯟ ꯅꯝꯕꯔ ꯅꯝꯒꯅꯤ ꯃꯗꯨꯗ ꯊꯣꯛꯂꯛꯄꯁꯤꯡ ꯑꯗꯨ ꯑꯩꯅ ꯐꯣꯂꯣ ꯇꯧꯒꯅꯤ ꯕꯦꯡꯀꯤꯡ ꯆꯪꯒꯅꯤ ꯋꯤꯗ꯭ꯔꯣꯋꯦꯜ ꯅꯝꯒꯅꯤ ꯑꯗꯨꯒ ꯀꯔꯦꯟ ꯁꯦꯚꯤꯡ ꯑꯦꯀꯥꯎꯟꯁꯤꯡꯗꯨꯗꯒꯤ ꯁꯦꯚꯤꯡ ꯑꯣꯏꯔꯒꯅ ꯁꯦꯚꯤꯡ ꯈꯟꯒꯅꯤ ꯑꯗꯨꯒ ꯑꯦꯛꯁꯦꯞ ꯇꯧꯔꯒ ꯑꯣꯀꯦ ꯇꯧꯒꯅꯤ ꯑꯗꯨꯒ ꯄꯩꯁꯥ ꯊꯣꯛꯂꯛꯄ ꯉꯥꯏꯔꯒ ꯄꯩꯁꯥ ꯂꯧꯊꯣꯛꯀꯅꯤ ꯂꯣꯏꯔꯕ ꯃꯇꯨꯡꯗ ꯀꯦꯟꯁꯦꯜ ꯇꯧꯔꯝꯃꯒ ꯀꯥꯔꯠ ꯑꯗꯨ ꯁꯠꯇꯣꯛꯑꯒ ꯑꯃꯨꯛ ꯊꯣꯛꯂꯛꯀꯅꯤ